ꯑꯩꯈꯣꯏꯅ ꯃꯥꯏꯔꯦꯟꯒꯨꯝꯕ ꯇꯣꯔꯕꯣꯠꯀꯨꯝꯕ ꯈꯣꯡꯗ꯭ꯔꯨꯝꯒꯨꯝꯕ ꯁꯤꯒꯨꯝꯕ ꯃꯔꯤ ꯆꯠꯄ ꯄꯥꯝꯕꯤꯁꯤꯡ ꯊꯥꯔꯤꯁꯤ ꯊꯥꯔꯤꯁꯤꯒꯤ ꯃꯔꯝꯗꯤ ꯌꯦꯡꯕꯗꯁꯨ ꯐꯖꯕ ꯍꯥꯏꯗꯤ ꯃꯣꯏꯗꯤ ꯁꯒꯥꯏꯒꯨꯝꯕ ꯁꯥꯕꯤꯔꯒ ꯐꯖꯅ ꯃꯔꯤ ꯆꯠꯍꯜꯂꯒ ꯃꯥꯒꯤ ꯃꯥꯒꯤ ꯖꯒꯥꯗ ꯐꯖꯅ ꯄꯥꯟꯕꯗꯨꯗ ꯌꯦꯡꯕꯗꯁꯨ ꯐꯖꯕ ꯑꯗꯨꯒ ꯃꯈꯥꯗ ꯁꯒꯥꯏ ꯁꯥꯕꯗꯨꯒꯤ ꯃꯈꯥꯗꯁꯨ ꯑꯃꯨꯛ ꯖꯒꯥꯗꯣ ꯍꯥꯡꯉꯒ ꯂꯩꯕꯅꯤꯅ ꯑꯇꯣꯞꯄ ꯍꯥꯏꯗꯤ ꯑꯩꯈꯣꯏꯅ ꯊꯥꯅꯤꯡꯕ ꯃꯅꯥ ꯃꯁꯤꯡ ꯑꯃꯁꯨꯡ ꯑꯗꯨꯝ ꯊꯥꯕ ꯌꯥꯕ ꯖꯒꯥꯁꯨ ꯀꯜꯍꯟꯗꯕ ꯍꯥꯏꯗꯤ ꯏꯪꯈꯣꯜ ꯃꯆꯥ ꯑꯃꯠꯇꯪ ꯑꯣꯏꯔꯁꯨ ꯁꯒꯥꯏ ꯁꯥꯕꯤꯔꯒ ꯃꯈꯥꯗ ꯂꯦꯝꯍꯧꯕꯗꯨꯅ ꯑꯩꯈꯣꯏꯅ ꯑꯦꯅꯤ ꯃꯅꯥ ꯃꯁꯤꯡ ꯑꯃ ꯊꯥꯕꯗ ꯖꯒꯥꯁꯨ ꯀꯜꯍꯟꯗ꯭ꯔꯦ ꯌꯦꯡꯕꯗꯁꯨ ꯐꯖꯔꯦ ꯑꯗꯨꯒ ꯃꯥꯗꯤ ꯉꯁꯥꯏꯒꯤ ꯇꯣꯔꯕꯣꯠꯀꯨꯝꯕ ꯃꯥꯏꯔꯦꯟꯒꯨꯝꯕ ꯈꯣꯡꯗ꯭ꯔꯨꯝꯒꯨꯝꯕ ꯁꯤꯗꯤ ꯀꯩꯒꯨꯝꯕ ꯁꯒꯥꯏ ꯁꯥꯍꯧꯗꯇꯥꯔꯒꯗꯤ ꯃꯈꯥꯗ ꯈꯤꯟ ꯖꯤꯜꯂꯒ ꯄꯥꯟꯈꯤꯇꯥꯔꯒꯗꯤ ꯃꯗꯨꯅ ꯂꯩꯕꯥꯛꯀ ꯁꯝꯅꯕ ꯃꯇꯝꯗ ꯄꯠꯄ ꯈꯣꯠꯄ ꯄꯨꯝꯃꯛꯄ ꯍꯥꯏꯕ ꯑꯃꯁꯨ ꯂꯩ ꯑꯗꯨꯅ ꯁꯒꯥꯏ ꯐꯖꯅ ꯁꯥꯕꯤꯔꯒ ꯄꯥꯜꯍꯟꯕꯁꯨ ꯌꯥꯔꯦ ꯑꯗꯨꯒ ꯌꯦꯡꯕꯗꯁꯨ ꯐꯖꯔꯦ ꯑꯗꯨꯒ ꯖꯒꯥꯁꯨ ꯀꯟꯗ꯭ꯔꯦ ꯑꯗꯨꯒ ꯄꯣꯠ ꯑꯇꯣꯞꯄ ꯑꯍꯦꯟꯕ ꯃꯌꯥꯝ ꯑꯝꯁꯨ ꯊꯥꯕ ꯌꯥꯔꯦ ꯍꯥꯏꯗꯤ ꯖꯒꯥꯗꯣ ꯀꯟꯗ꯭ꯔꯕꯅꯤꯅ ꯃꯈꯥꯗ ꯍꯥꯡꯉꯒ ꯂꯩꯕ ꯖꯒꯥꯗꯨꯗ ꯑꯇꯣꯞꯄ ꯃꯅꯥ ꯃꯁꯤꯡꯁꯨ ꯊꯥꯕ ꯌꯥꯔꯦ ꯁꯤꯒꯤꯗꯃꯛꯇꯅꯤ ꯑꯩꯅ ꯃꯅꯥ ꯃꯁꯤꯡ ꯃꯔꯤ ꯆꯠꯄ ꯃꯅꯥ ꯄꯥꯝꯕꯤꯁꯤꯡ ꯊꯥꯕ ꯄꯥꯝꯃꯤꯁꯤ